ꯃꯅꯤꯄꯨꯔꯗ ꯇ꯭ꯔꯦꯗꯤꯁꯅꯦꯜ ꯃꯥꯔꯀꯦꯠꯀ ꯁꯨꯄꯔ ꯃꯥꯔꯀꯦꯠꯇꯤ ꯌꯥꯝꯅ ꯈꯦꯠꯅꯩ ꯃꯔꯝꯗꯤ

ꯑꯣꯟꯂꯥꯏꯟ ꯑꯣꯟꯂꯥꯏꯟꯗꯁꯨ ꯄꯣꯠ ꯀꯛꯄꯁꯨ ꯌꯥꯗꯦ ꯑꯣꯟꯂꯥꯏꯟꯗꯁꯨ ꯄꯣꯠ ꯀꯛꯄꯁꯨ ꯌꯥꯗꯦ ꯃꯔꯛ ꯃꯔꯛꯇ ꯖꯤ ꯄꯦ ꯐꯥꯎꯁꯨ ꯄꯥꯏꯗꯦ ꯑꯗꯨ ꯑꯣꯏꯔꯁꯨ ꯑꯗꯨꯒ ꯁꯨꯄꯔ ꯃꯥꯔꯀꯦꯠꯇꯤ

ꯑꯗꯣ ꯑꯗꯨ ꯑꯣꯏꯔꯁꯨ ꯁꯨꯄꯔ ꯃꯥꯔꯀꯦꯠꯇꯤ ꯂꯣꯀꯦꯜ ꯃꯥꯔꯀꯦꯠꯀ ꯌꯥꯝ ꯊꯤꯅ ꯈꯦꯠꯅꯩ ꯑꯣꯟꯂꯥꯏꯟ ꯑꯣꯟꯂꯥꯏꯟꯗꯁꯨ ꯄꯣꯠ ꯀꯛꯂꯁꯨ ꯃꯣꯏꯅ ꯑꯗꯨꯝ ꯗꯤꯂꯤꯕꯔꯤ ꯇꯧꯕꯤ ꯑꯗꯨꯒ ꯑꯐꯕꯔꯣꯝ ꯍꯥꯏꯔꯗꯤ ꯁꯨꯄꯔ ꯃꯥꯔꯀꯦꯠꯅ ꯑꯗꯨꯝ

ꯑꯗꯨꯒ